ꯀꯛꯆꯤꯡ ꯖꯤꯂꯥꯗ ꯄꯥꯡꯊꯣꯛꯄ ꯃꯔꯨ ꯑꯣꯏꯕ ꯆꯠꯅꯕꯤ ꯅꯥꯠꯀꯤ ꯑꯣꯏꯕ ꯀꯨꯝꯁꯤꯡ ꯑꯗꯨꯗꯤ ꯂꯥꯏ ꯍꯔꯥꯎꯕ ꯌꯥꯎꯁꯪ ꯅꯤꯉꯣꯜ ꯆꯥꯛꯀꯧꯕ ꯗꯤꯋꯥꯂꯤ ꯑꯁꯤꯅ ꯆꯤꯡꯕ ꯁꯤꯡ ꯑꯁꯤ